ꯍꯜꯂꯣ ꯀꯔꯤ ꯇꯥꯛꯄꯤꯒꯗꯕꯅꯣ ꯑꯣ ꯑꯩꯒꯤꯁꯦ ꯑꯔꯥꯞꯄꯗꯒꯤ ꯆꯦꯜꯂꯒ ꯂꯧꯕꯅꯦ ꯀꯌꯥꯝ ꯊꯤꯅ ꯄꯠꯂꯝꯂꯒꯦ ꯀꯔꯃꯥꯏꯅ ꯇꯧꯔꯤꯕꯖꯥꯠꯅꯣ ꯑꯗꯨꯕꯣ ꯑꯩꯒꯤ ꯃꯃꯥꯡꯗ ꯂꯧꯈꯤꯕ ꯀꯁꯇꯃꯔ ꯃꯈꯩꯗꯗꯤ ꯀꯔꯤꯁꯨ ꯑꯁꯣꯏꯕꯗꯤ ꯌꯥꯎꯈꯤꯗꯕꯅꯦ ꯑꯗꯣ ꯅꯪꯒꯤꯁꯦ ꯅꯨꯃꯤꯠ ꯀꯌꯥꯅꯤ ꯂꯩꯔꯒ ꯄꯣꯠꯇꯣ ꯂꯥꯛꯀꯦ

ꯑꯗꯨꯗꯣ ꯍꯣꯏ ꯌꯦꯡꯉꯁꯤ ꯂꯝꯕꯤ ꯂꯝꯗꯥꯡ ꯅꯨꯡꯉꯥꯏꯇꯕꯒꯤ ꯑꯣꯏꯔꯝꯕꯁꯨ ꯌꯥꯏ ꯑꯗꯣ ꯑꯁꯣꯛꯇꯕꯃꯈꯩꯗꯨꯗꯤ ꯀꯩꯁꯨ ꯇꯧꯗ꯭ꯔꯕ ꯅꯠꯇ꯭ꯔꯣ ꯑꯗꯨꯝ ꯌꯣꯟꯕꯗ